ꯍꯂꯣ ꯑꯧ ꯃꯥꯅꯦ ꯑꯥ

ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯌꯥꯅꯤ ꯌꯥꯅꯤ ꯎꯝ

ꯍꯣꯏ ꯌꯥꯏꯌꯦ ꯌꯥꯏꯌꯦ ꯅꯣꯡꯃ ꯑꯃ ꯐꯝꯃꯤꯟꯅꯔꯒ ꯍꯌꯦꯡ ꯑꯣꯏꯔꯁꯨ ꯑꯣ ꯌꯥꯏ ꯌꯥꯏ ꯍꯌꯦꯡ ꯍꯌꯦꯡ ꯑꯣꯏꯁꯨ ꯌꯥꯏꯌꯦ ꯍꯦꯜꯠ ꯏꯟꯁꯨꯔꯦꯟꯁꯄꯨꯗꯤ ꯃꯈꯜ ꯃꯊꯦꯜꯕꯨꯗꯤ ꯂꯩꯌꯦ ꯑꯗꯨ ꯐꯝꯃꯤꯟꯅꯔꯒꯀꯣ ꯐꯝꯃꯤꯟꯅꯔꯒ ꯀꯔꯝꯕꯅ ꯐꯗꯣꯏꯅꯣ ꯍꯥꯏꯗꯣ ꯁꯨꯝ ꯃꯊꯪ ꯃꯊꯪ ꯇꯥꯅꯔ ꯂꯣꯏꯔꯦ ꯑꯗꯨꯒꯤꯗꯤ ꯍꯥꯟꯅ ꯂꯥꯛꯑ ꯃꯇꯨꯡ ꯀꯩꯀꯩ ꯂꯩꯀ ꯍꯥꯏꯕꯗꯣ ꯎꯝ ꯑꯉꯥꯉꯒꯤꯁꯨ ꯐꯖ ꯐꯖꯕ ꯑꯉꯥꯡꯒꯤꯁꯨ ꯐꯖꯕ ꯄꯣꯂꯤꯁꯤ ꯂꯩ ꯎꯝ ꯊꯝꯃꯦ ꯊꯝꯃꯦ ꯎꯝ ꯐꯔꯦ